ꯑꯩꯗꯤ ꯏꯁꯩ ꯁꯛꯄꯁꯤ ꯌꯥꯝꯅ ꯄꯥꯝꯖꯗꯦ ꯑꯗꯨꯕꯨ ꯏꯁꯩ ꯇꯥꯕꯅ ꯍꯦꯟꯅ ꯄꯥꯝꯖꯩ ꯑꯗꯨꯅ ꯏꯟꯗꯤꯌꯥꯟ ꯑꯥꯏꯗꯣꯜꯁꯀꯤ ꯁꯤꯡꯒꯔꯁꯤꯡꯅ ꯏꯁꯩ ꯁꯛꯄꯗꯨꯗ ꯑꯩꯅ ꯑꯄꯥꯝꯕ ꯃꯌꯥꯝ ꯑꯃꯁꯨ ꯌꯥꯎꯈꯤ ꯌꯥꯎꯔꯤꯕ ꯃꯌꯥꯝꯁꯤꯡ ꯑꯗꯣ ꯑꯩ ꯐꯖꯅꯗꯤ ꯇꯥꯏ ꯑꯗꯨꯗ ꯑꯩꯅ ꯑꯄꯥꯝꯕ ꯏꯁꯩ ꯑꯣꯏꯕꯅꯤꯅ ꯃꯈꯣꯏꯅ ꯁꯛꯂꯛꯄꯁꯤꯡ ꯑꯗꯨ ꯊꯋꯥꯏ ꯌꯥꯎꯅ ꯇꯥꯏ ꯑꯗꯨ ꯈꯤꯇꯪ ꯅꯨꯡꯉꯥꯏꯇꯕ ꯌꯥꯎꯕ ꯃꯇꯝꯗ ꯍꯛꯆꯥꯡꯗ ꯏꯁꯥꯗ ꯅꯨꯡꯉꯥꯏꯇꯕ ꯐꯤꯜ ꯇꯧꯔꯒ ꯑꯁ ꯁꯤꯃꯗꯤ ꯅꯨꯡꯉꯥꯏ ꯇ꯭ꯔꯦꯍꯦ ꯐꯖꯗ꯭ꯔꯦꯅ ꯍꯥꯏꯅꯤꯡꯕꯁꯨ ꯐꯥꯎꯋꯤ ꯑꯗꯨꯕꯨ ꯏꯁꯩ ꯑꯁꯤ ꯌꯥꯝꯅ ꯁꯛꯄꯥ ꯍꯩꯖꯗꯕꯅꯤꯅ ꯃꯤꯅ ꯁꯛꯏꯕ ꯑꯗꯨꯗ ꯐꯔꯦ ꯍꯥꯏꯅ ꯄꯦꯟꯊꯣꯛꯄꯅ ꯑꯌꯥꯝꯕꯅ ꯑꯣꯏ